ꯍꯦꯜꯠ ꯀꯦꯌ꯭ꯔ ꯏꯟꯁꯨꯔꯦꯟꯁꯀꯤ ꯃꯇꯥꯡꯗ ꯏꯁꯀꯤꯝ ꯈꯔ ꯑꯩꯒꯤ ꯏꯃꯨꯡ ꯑꯃꯁꯨꯡ ꯑꯩꯉꯣꯟꯗ ꯐꯪꯕ ꯍꯥꯏꯔꯒꯗꯤ ꯄ꯭ꯔꯗꯥꯟ ꯃꯟꯇ꯭ꯔꯤ ꯖꯥꯟ ꯑꯔꯣꯒ꯭ꯌꯥ ꯌꯣꯖꯅꯥ ꯄꯤ ꯑꯦꯝ ꯖꯦ ꯑꯦ ꯋꯥꯏ ꯍꯥꯏꯗꯅ ꯄ꯭ꯔꯥꯏꯝ ꯃꯤꯅꯤꯁꯇꯔꯅ ꯄꯤꯕꯤꯕ ꯏꯁꯀꯤꯝ ꯑꯃꯈꯛ ꯂꯩ ꯃꯗꯨꯒ ꯑꯩꯈꯣꯏꯒꯤ ꯏꯁꯇꯦꯠꯀꯤ ꯆꯤꯞ ꯃꯤꯅꯤꯁꯇꯔꯅ ꯄꯤꯕꯤꯕ ꯑꯇꯣꯞꯄ ꯑꯃꯈꯛꯅ ꯆꯤꯞ ꯃꯤꯅꯤꯁꯇꯔ ꯍꯛꯆꯦꯜ ꯀꯥꯔꯠ ꯍꯥꯏꯗꯅ ꯍꯥꯏꯔꯤꯕ ꯑꯁꯤꯅ ꯑꯗꯨꯛꯀꯤ ꯃꯇꯤꯛ ꯂꯥꯏꯔꯕ ꯏꯃꯨꯡꯁꯤꯡ ꯑꯃꯗꯤ ꯈꯨꯡꯒꯪꯒꯤ ꯃꯤꯑꯣꯏꯁꯤꯡꯗ ꯃꯇꯦꯡ ꯄꯥꯡꯏ ꯂꯩꯅꯥ ꯅꯥꯁꯜꯂꯛꯄꯗꯒꯤ ꯂꯥꯏꯌꯦꯡꯕ ꯉꯝꯗꯗꯅ ꯂꯩꯕ ꯃꯤꯑꯣꯏꯁꯤꯡꯗ ꯁꯦꯜꯒꯤ ꯑꯋꯥꯕ ꯃꯥꯏꯌꯣꯛꯅꯔꯤꯕ ꯃꯤꯑꯣꯏꯁꯤꯡꯗ ꯑꯗꯨꯛꯀꯤ ꯃꯇꯤꯛ ꯃꯇꯦꯡ ꯑꯣꯏꯈ꯭ꯔꯦ ꯈꯤꯇꯪ ꯑꯣꯏꯔꯒꯁꯨ ꯑꯗꯨꯒ ꯍꯥꯏꯔꯤꯕ ꯀꯥꯔꯠꯁꯤꯡ ꯑꯁꯤꯒꯤ ꯃꯇꯦꯡꯗꯒꯤ ꯑꯩꯒꯤ ꯏꯃꯨꯡ ꯃꯅꯨꯡꯗ ꯑꯩꯈꯣꯏꯒꯤ ꯏꯄꯥ ꯑꯗꯨ ꯀꯟꯅ ꯅꯥꯔꯛꯄꯗꯒꯤ ꯍꯥꯏꯔꯤꯕ ꯂꯥꯏꯌꯦꯡꯕ ꯃꯇꯝꯗ ꯍꯥꯏꯔꯤꯕ ꯀꯥꯔꯠꯁꯤꯡ ꯑꯁꯤ ꯏꯁꯀꯤꯝꯁꯤꯡ ꯑꯁꯤꯒꯤ ꯀꯥꯟꯅꯕ ꯑꯗꯨ ꯂꯧꯖꯈ꯭ꯔꯦ ꯍꯥꯏꯔꯤꯕ ꯀꯥꯟꯅꯕꯁꯤꯡ ꯑꯁꯤ ꯑꯩꯈꯣꯏꯒꯨꯝꯕ ꯂꯥꯏꯔꯕ ꯈꯨꯡꯒꯪꯒꯤ ꯃꯤꯑꯣꯏꯁꯤꯡꯗ ꯄꯩꯁꯥꯗꯤ ꯂꯩꯖꯗꯕ ꯃꯤꯑꯣꯏꯁꯤꯡꯒꯤꯗꯃꯛꯇꯗꯤ ꯑꯗꯨꯛꯀꯤ ꯃꯇꯤꯛ ꯀꯥꯟꯅꯔꯕ ꯏꯁꯀꯤꯝꯅꯤ ꯍꯥꯏꯅ ꯑꯩ ꯐꯣꯡꯗꯣꯛꯅꯤꯡꯏ